ꯂꯥꯏ ꯈꯨꯔꯝꯐꯝꯁꯦ ꯑꯩꯈꯣꯏꯒꯤ ꯃꯍꯥꯕꯂꯤ ꯂꯩꯔꯦ ꯒꯣꯕꯤꯟꯗꯖꯤ ꯂꯩꯔꯦ ꯑꯗꯨꯒ ꯁ꯭ꯀꯣꯟꯁꯨ ꯂꯩꯔꯦ ꯑꯗꯒꯤ ꯑꯇꯣꯞ ꯑꯇꯣꯞꯄ ꯂꯝ ꯑꯔꯥꯞꯄꯗꯁꯨ ꯈꯔꯗꯤ ꯂꯩꯔꯤ ꯑꯗꯨꯒ ꯌꯥꯝꯅꯗꯤ ꯈꯪꯗ꯭ꯔꯦ ꯑꯗꯨꯒ ꯑꯩꯈꯣꯏ ꯁ꯭ꯀꯣꯟꯁꯤꯗꯅ ꯑꯩꯈꯣꯏ ꯀꯥꯡ ꯇꯧꯕꯀꯥꯟꯗ ꯂꯥꯏꯁꯦ ꯑꯗꯨꯗꯒꯤ ꯀꯥꯡꯁꯤꯗ ꯀꯥꯡ ꯆꯤꯡꯕꯅ ꯑꯃ ꯂꯩ ꯂꯥꯏ ꯍꯥꯏꯗꯤ ꯖꯒꯅꯥꯊꯁꯦ ꯑꯩꯈꯣꯏꯒꯤ ꯀꯦꯅꯣꯗ ꯗꯣꯂꯥꯏꯗ ꯍꯥꯞꯄꯒ ꯆꯤꯡꯊꯣꯛꯂꯒ ꯂꯥꯏ ꯈꯨꯔꯨꯝꯅꯕ ꯑꯗꯒꯤ ꯑꯇꯣꯞꯄ ꯎꯁꯣꯞ ꯋꯥꯁꯣꯞ ꯀꯠꯄ ꯈꯣꯠꯄ ꯑꯗꯨꯃꯥꯏꯅ ꯇꯧꯕꯗꯁꯨ ꯑꯗꯨꯝ ꯁ꯭ꯀꯣꯟꯗ ꯇꯧꯅꯕꯁꯨ ꯌꯥꯎꯋꯦ ꯑꯗꯨꯒ ꯒꯣꯕꯤꯟꯗꯖꯤꯅ ꯆꯨꯝꯅ ꯑꯩꯈꯣꯏꯒꯤ ꯑꯗꯨꯝ ꯂꯥꯏ ꯈꯣꯏꯔꯝꯕ ꯑꯣꯏꯅ ꯕꯣꯔ ꯅꯤꯕ ꯑꯗꯨꯝ ꯆꯠꯅꯕ ꯑꯗꯨꯃꯥꯏꯅ ꯇꯧꯕ ꯑꯣꯏꯌꯦ ꯑꯗꯨꯒ ꯍꯤꯌꯥꯡꯊꯥꯡ ꯍꯤꯌꯥꯡꯊꯥꯡ ꯂꯥꯏꯔꯦꯝꯕꯤꯅ ꯑꯃꯁꯨ ꯂꯩꯌꯦ ꯑꯗꯨꯗꯨ ꯑꯗꯨꯗꯅ ꯑꯩꯈꯣꯏꯒꯤ ꯗꯨꯔꯒꯥ ꯄꯨꯖꯥ ꯃꯇꯝꯗ ꯈꯣꯏꯔꯝꯕ ꯗꯨꯔꯒꯥ ꯄꯨꯖꯥꯒꯤꯗ ꯈꯣꯏꯔꯝꯕ ꯆꯠꯅꯩꯌꯦ ꯑꯗꯨꯗꯨꯒ ꯀꯨꯝꯍꯩ ꯍꯔꯥꯎꯁꯦ ꯑꯩꯈꯣꯏꯒꯤ ꯆꯩ ꯆꯩꯔꯥꯎꯕ ꯆꯦꯔꯥꯎꯕ ꯍꯥꯏꯔꯤꯁꯤꯅ ꯑꯩꯈꯣꯏ ꯅ꯭ꯌꯨ ꯌꯔꯒ ꯆꯞ ꯃꯥꯟꯅꯩ ꯑꯩꯈꯣꯏ ꯃꯩꯇꯩꯒꯤ ꯆꯩꯔꯥꯎꯕꯅ ꯑꯃ ꯂꯩꯔꯦ ꯑꯗꯒꯤ ꯅꯤꯡꯉꯣꯜ ꯆꯥꯛꯀꯧꯕ ꯅꯤꯡꯉꯣꯜ ꯆꯥꯛꯀꯧꯕꯁꯤꯗꯤ ꯌꯥꯝꯅ ꯆꯥꯎꯋꯦ ꯑꯗꯨꯒ ꯑꯩꯈꯣꯏ ꯃꯩꯇꯩꯒꯤ ꯑꯣꯏꯅ ꯄꯥꯡꯊꯣꯛꯄꯅꯦ ꯗꯤꯋꯥꯂꯤꯁꯤꯁꯨ ꯄꯥꯡꯊꯣꯛꯑꯦ ꯑꯩꯈꯣꯏ ꯏꯟꯗ꯭ꯌꯥꯒꯤ ꯑꯣꯏꯅ ꯑꯣꯏꯔꯒꯁꯨ ꯑꯩꯈꯣꯏꯒꯤ ꯃꯩꯇꯩꯁꯨ ꯑꯗꯨꯝ ꯗꯤꯋꯥꯂꯤꯁꯨ ꯑꯗꯨꯝ ꯄꯥꯡꯊꯣꯛꯑꯦ ꯑꯗꯨꯒ ꯑꯇꯣꯞꯄ ꯀꯨꯝꯍꯩ ꯍꯔꯥꯎ ꯌꯥꯎꯁꯪ ꯌꯥꯎꯁꯪꯁꯨ ꯂꯩ ꯌꯥꯎꯁꯪꯁꯤꯅ ꯅꯨꯃꯤꯠ ꯃꯉꯥꯅꯤ ꯇꯧꯔꯒ ꯑꯗꯨꯝ ꯂꯩꯀꯥꯏ ꯂꯩꯀꯥꯏꯗ ꯌꯥꯎꯁꯪ ꯃꯩ ꯊꯥꯔꯒ ꯑꯍꯥꯟꯕ ꯅꯨꯃꯤꯠꯁꯤꯗ ꯌꯥꯎꯁꯪꯒꯤ ꯁꯪ ꯑꯃ ꯁꯥꯔꯅꯤ ꯁꯪꯁꯦ ꯁꯥꯔꯒ ꯁꯪꯁꯦ ꯃꯩ ꯊꯥꯔꯕ ꯃꯇꯨꯡꯗ ꯑꯗꯨꯝ ꯏꯃꯨꯡ ꯏꯃꯨꯡꯗ ꯆꯠꯂꯒ ꯁꯦꯟ ꯅꯤꯕ ꯆꯠꯂꯒ ꯑꯗꯨꯝ ꯑꯉꯝ ꯑꯉꯝꯕ ꯍꯥꯞꯅꯔꯒ ꯄꯩꯁꯥꯁꯦ ꯑꯗꯨꯃꯥꯏꯅ ꯈꯥꯏꯕ ꯆꯠꯂꯒ ꯑꯗꯨꯒ ꯅꯣꯡꯉꯥꯜꯂꯒꯅ ꯄꯩꯁꯥ ꯂꯝꯕꯤꯗ ꯅꯨꯄꯤꯃꯆꯥꯁꯤꯡꯅ ꯅꯨꯄꯥꯃꯆꯥꯁꯤꯡꯗꯒꯤ ꯄꯩꯁꯥ ꯅꯤꯅꯕ ꯈꯥꯏꯅꯕ ꯍꯥꯏ ꯇꯥꯔꯦ ꯑꯗꯨꯃꯥꯏꯅ ꯑꯗꯒꯤ ꯑꯍꯜꯁꯤꯡꯅ ꯑꯃꯨꯛ ꯌꯨꯝꯁꯤ ꯌꯨꯝꯊꯣꯡ ꯈꯨꯗꯤꯡꯒꯤ ꯆꯠꯂꯒ ꯑꯍꯟ ꯃꯌꯥꯝ ꯄꯨꯟꯁꯤꯟꯂꯒ ꯄꯩꯁꯥꯁꯦ ꯈꯥꯏꯕ ꯆꯠꯂꯅꯤ ꯑꯗꯨꯗꯨꯒ ꯃꯣꯏꯒꯤ ꯑꯣꯏꯕ ꯍꯥꯏꯗꯤ ꯂꯩꯀꯥꯏꯒꯤ ꯑꯐꯕ ꯑꯣꯔ ꯆꯥꯎꯈꯠꯅꯕ ꯀꯩꯒꯨꯝꯕ ꯑꯃꯗ ꯁꯤꯖꯤꯟꯅꯅꯕ ꯑꯗꯨꯃꯥꯏꯅ ꯇꯧꯕ ꯆꯠꯅꯩꯌꯦ